ꯑꯩꯈꯣꯏ ꯑꯦꯔꯤꯌꯥꯒꯤ ꯑꯦꯝ ꯑꯦꯜ ꯑꯦ ꯗꯤ ꯎꯁꯝ ꯗꯦꯚꯦꯟꯅꯤ ꯑꯗꯨꯒ ꯑꯩꯗꯤ ꯑꯉꯥꯡꯁꯨ ꯑꯣꯏꯕꯅꯤꯅ ꯃꯥꯒꯗꯤ ꯀꯌꯥ ꯈꯪꯅꯗ꯭ꯔꯦ ꯑꯩꯈꯣꯏ ꯕꯕꯥ ꯍꯣꯏꯒꯕꯨꯗꯤ ꯑꯗꯨꯝ ꯈꯪꯅꯔꯦ ꯑꯗꯣ ꯃꯣꯏꯒꯗꯤ ꯑꯗꯨꯝ ꯋꯥꯔꯤ ꯁꯥꯟꯅꯩ ꯑꯗꯨꯒ ꯆꯥꯎꯈꯠ ꯊꯧꯔꯥꯡꯒꯤ ꯃꯇꯥꯡꯁꯤꯁꯨ ꯑꯩ ꯀꯌꯥ ꯈꯪꯖꯗ꯭ꯔꯦ